ꯑꯥ ꯑꯩꯁꯦ ꯀꯔꯤꯒꯨꯝꯕꯝꯈꯛꯇꯪ ꯈꯪꯖꯅꯤꯡꯗꯅ ꯍꯪꯖꯒꯦ ꯇꯧꯕꯅꯤ ꯑꯥ ꯑꯥ ꯁꯣꯝꯁꯦ ꯋꯥꯏꯈꯣꯝ ꯃꯅꯤ ꯒꯥꯔꯜ ꯀꯣꯂꯦꯖꯗ ꯂꯩꯕ ꯏꯁꯇꯨꯗꯦꯟꯅꯦ ꯍꯥꯏꯌꯦ ꯑꯗ ꯑꯩꯒꯤ ꯑꯩꯒꯤ ꯏꯅꯥꯎ ꯅꯨꯄꯤ ꯑꯃꯈꯛ ꯂꯩꯕ ꯑꯗꯣ ꯑꯩꯒꯤ ꯏꯅꯥꯎ ꯅꯨꯄꯤꯁꯦ ꯋꯥꯏꯈꯣꯝ ꯃꯅꯤ ꯒꯔꯜ ꯀꯣꯂꯦꯖ ꯁꯤꯗꯩꯗ ꯑꯩꯅ ꯑꯦꯗꯃꯤꯁꯟ ꯇꯧꯕ ꯄꯥꯝꯕ ꯑꯗꯨꯗ ꯑꯩꯒꯤ ꯁ꯭ꯀꯨꯜꯗꯨꯗ ꯇꯝꯕ ꯁꯥꯇ꯭ꯔꯤ ꯑꯃꯗ ꯍꯥꯏꯐꯦꯠꯇ ꯍꯥꯡꯕꯤꯌꯨ ꯄꯥꯎ ꯂꯧꯕꯤꯌꯨ ꯍꯥꯏꯗꯅ ꯑꯩ ꯍꯪꯖꯔꯛꯄꯅꯦ ꯑꯥ

ꯑꯥ ꯑꯥ ꯑꯣ ꯐꯔꯦ ꯐꯔꯦ ꯑꯗꯨꯗꯤ ꯃꯈꯥ ꯇꯥꯕꯗꯣ ꯁ꯭ꯀꯨꯜꯗ ꯑꯣꯏꯅ ꯑꯩ ꯍꯪꯖꯔꯒꯦ